ꯚꯥꯔꯠꯇ ꯃꯃꯤꯡ ꯆꯠꯂꯕ ꯖꯒꯣꯏꯒꯤ ꯃꯑꯣꯡ ꯃꯇꯧ ꯑꯗꯨꯗꯤ ꯈꯝꯕ ꯊꯣꯏꯕꯤ ꯖꯒꯣꯏ ꯔꯥꯁ ꯂꯤꯂꯥ ꯖꯒꯣꯏ ꯔꯙꯥ ꯀ꯭ꯔꯤꯁꯅ ꯖꯒꯣꯏ ꯑꯁꯤꯒꯨꯝꯕ ꯖꯒꯣꯏ ꯃꯈꯜ ꯀꯌꯥꯃꯨꯛ ꯂꯩꯈ꯭ꯔꯦ ꯍꯥꯏꯔꯤꯕꯁꯤꯡ ꯑꯁꯤ ꯌꯥꯝꯅ ꯃꯅꯤꯄꯨꯔꯒꯤ ꯃꯔꯨꯑꯣꯏꯕ ꯖꯒꯣꯏ ꯃꯈꯜ ꯀꯌꯥ ꯑꯃꯅꯤ ꯁꯤꯇ ꯅꯠꯇꯅ ꯖꯒꯣꯏ ꯀꯌꯥꯃꯨꯛ ꯂꯩꯈ꯭ꯔꯦ ꯍꯥꯏꯔꯤꯁꯤꯡ ꯑꯁꯤ ꯏꯃꯥ ꯏꯄꯨ ꯍꯥꯛꯇꯛꯇꯒꯤ ꯆꯠꯅꯔꯛꯂꯕ ꯖꯒꯣꯏ ꯃꯁꯥꯟꯅ ꯑꯃꯅꯦꯕ ꯌꯥꯝꯅ ꯃꯅꯤꯄꯨꯔꯒꯤ ꯃꯔꯨꯑꯣꯏꯕ ꯌꯥꯝꯅ ꯐꯥꯎꯔꯕ ꯖꯒꯣꯏ ꯃꯈꯜ ꯑꯃꯅꯤ ꯑꯗꯨꯒ ꯚꯥꯔꯠꯀꯤ ꯃꯃꯤꯡ ꯂꯩꯔꯕ ꯖꯒꯣꯏ ꯁꯥꯕ ꯃꯤꯑꯣꯏ ꯑꯃꯈꯛꯀꯤ ꯃꯃꯤꯡ ꯍꯥꯏꯕ ꯇꯥꯔꯒꯗꯤ ꯁꯅꯥꯇꯣꯟ ꯁꯅꯥꯇꯣꯟꯁꯤꯁꯨ ꯑꯩꯈꯣꯏꯒꯤ ꯃꯅꯤꯄꯨꯔꯒꯤ ꯑꯣꯏꯅ ꯗꯥꯟꯁꯔ ꯑꯃꯗ ꯌꯥꯝꯅ ꯃꯃꯤꯡ ꯆꯠꯄ ꯃꯤꯑꯣꯏ ꯑꯃꯅꯦꯕ ꯗꯥꯟꯗꯔ ꯑꯃꯅꯦꯕ ꯃꯍꯥꯛꯁꯨ ꯃꯣꯏꯅ ꯏꯄꯥ ꯏꯄꯨꯁꯤꯡꯒꯤ ꯍꯥꯛꯇꯛꯇꯒꯤ ꯆꯠꯅꯔꯛꯂꯕ ꯖꯒꯣꯏ ꯃꯁꯥꯟꯅꯁꯤꯡ ꯑꯁꯤ ꯃꯣꯏꯅ ꯆꯠꯅꯍꯟꯗꯨꯅ ꯖꯒꯣꯏꯁꯤ ꯃꯣꯏꯅ ꯃꯈꯥ ꯇꯥꯔꯛꯄ ꯃꯤꯑꯣꯏꯁꯤꯡꯗ ꯇꯝꯕꯤꯗꯨꯅ ꯖꯒꯣꯏꯁꯤꯡ ꯑꯁꯤꯕꯨ ꯁꯥꯟꯅꯍꯜꯂꯦꯕ ꯍꯥꯏꯔꯤꯕ ꯖꯒꯣꯏꯁꯤꯡ ꯑꯁꯦ ꯃꯅꯤꯄꯨꯔꯒꯤ ꯑꯣꯏꯅ ꯌꯥꯝꯅ ꯃꯔꯨꯑꯣꯏꯕ ꯑꯃꯗꯤ ꯃꯃꯤꯡ ꯌꯥꯝꯅ ꯆꯠꯄ ꯖꯒꯣꯏ ꯖꯒꯣꯏ ꯑꯃꯅꯤ